ꯑꯩꯈꯣꯏ ꯁꯤꯕꯨ ꯀꯧꯅꯥꯒꯤ ꯄꯣꯠꯊꯣꯛꯁꯤꯡ ꯌꯣꯟꯕ ꯃꯐꯝ ꯑꯣꯏꯕꯤꯔꯕ꯭ꯔꯣ ꯁꯤꯕꯣ ꯑꯣ ꯑꯩꯁꯤ ꯀꯧꯅꯥꯒꯤ ꯄ꯭ꯔꯗꯛ ꯈꯔ ꯍꯥꯏꯇꯔꯦ ꯈꯔ ꯄꯥꯝꯕ ꯍꯥꯏꯇꯔꯦ ꯑꯗꯨꯝ ꯐꯪꯕꯤꯒꯗ꯭ꯔ ꯐꯛꯀꯨꯝꯕ ꯃꯥꯒꯤ ꯗꯦꯀꯣꯔꯦꯁꯟ ꯑꯥꯏꯇꯦꯝꯒꯨꯝꯕ ꯑꯗꯨꯒ ꯆꯤꯌꯥꯔ ꯁꯣꯐꯥꯒꯨꯝꯕ ꯀꯧꯅꯥꯅ ꯁꯥꯕ ꯑꯩꯈꯣꯏ ꯐꯪꯒꯗ꯭ꯔ ꯑꯦꯕꯥꯏꯂꯦꯕꯜ ꯑꯣꯏꯒꯗ꯭ꯔ ꯍꯥꯏꯐꯦꯠꯇ ꯈꯪꯖꯒꯦꯕ ꯑꯗꯨ ꯍꯥꯏꯔꯤꯕ ꯃꯐꯝꯁꯤ ꯏꯝꯐꯥꯜꯗꯒꯤ ꯀꯤꯂꯣꯃꯤꯇꯔ ꯀꯌꯥꯝ ꯂꯥꯞꯅ ꯂꯩꯒꯦ ꯍꯥꯏꯔꯤꯕ ꯂꯩꯐꯝꯁꯤꯕꯣ ꯁꯣꯝꯒꯤ ꯂꯩꯐꯝꯁꯤꯕꯣ ꯌꯣꯟꯐꯝꯁꯤꯕꯣ ꯑꯣ ꯑꯗꯨꯝ ꯄꯨꯡ ꯀꯌꯥ ꯐꯥꯎ ꯑꯗꯨꯝ ꯁ꯭ꯇꯣꯜꯁꯦ ꯍꯥꯡꯉꯒ ꯂꯩꯒꯅꯤ ꯑꯩꯈꯣꯏ ꯀꯧꯅꯥꯅ ꯁꯥꯕ ꯍꯦꯟ ꯕꯦꯛꯁꯦ ꯃꯃꯜ ꯀꯌꯥ ꯂꯩꯒꯦ ꯑꯗꯨ ꯃꯐꯝꯁꯤ ꯈꯔꯁꯨ ꯂꯥꯞꯄꯅꯤꯅ ꯑꯩꯈꯣꯏ ꯍꯣꯝ ꯗꯦꯂꯤꯕꯔꯤꯒꯤ ꯈꯨꯗꯣꯡ ꯆꯥꯕꯒ ꯂꯩꯕ ꯖꯥꯠꯂ ꯑꯣ ꯑꯣ ꯍꯣ ꯍꯣ ꯑꯗꯨ ꯀꯧꯅꯥꯁꯤꯕꯨ ꯍꯥꯏꯔꯤꯕ ꯄꯣꯠꯂꯝꯁꯤꯡ ꯁꯥꯔꯤꯕ ꯀꯧꯅꯥꯁꯤ ꯀꯗꯥꯏ ꯁꯣꯝ ꯑꯩꯈꯣꯏ ꯃꯅꯤꯄꯨꯔꯗ ꯑꯗꯨꯝ ꯊꯣꯛꯄ꯭ꯔ ꯑꯇꯣꯞꯄ ꯂꯝꯗꯩ ꯄꯨꯁꯤꯜꯂꯛꯄ꯭ꯔ ꯁꯤꯕꯨ ꯑꯝꯇ ꯈꯪꯖꯕ ꯌꯥꯒꯗ꯭ꯔ ꯑꯣ ꯑꯩꯈꯣꯏ ꯅꯣꯡꯃꯗ ꯍꯣꯏ ꯍꯣꯏ ꯑꯩꯁꯦ ꯄꯣꯠꯁꯦ ꯈꯔ ꯌꯥꯝꯃꯤ ꯂꯧꯒꯗꯧꯕꯁꯦ ꯑꯗꯨ ꯑꯣꯟꯂꯥꯏꯟ ꯄꯦꯃꯦꯟꯒꯨꯝꯕꯁꯨ ꯑꯗꯨꯝ ꯁꯞꯄꯣꯔꯠ ꯇꯧꯕꯤꯕ꯭ꯔ ꯑꯗꯨꯝ ꯑꯦꯀꯥꯎꯟꯗ ꯄꯩꯁꯥ ꯑꯣ ꯐꯅꯤ ꯐꯅꯤ ꯑꯩ ꯃꯐꯝꯗꯨꯗ ꯂꯥꯛꯆꯔꯒꯦ ꯑꯗꯨꯒ ꯀꯩꯅꯣ ꯇꯧꯔꯁꯤ